ꯑꯩꯁꯦ ꯑꯗ ꯌꯨꯝꯗ ꯊꯣꯔꯛꯀꯗꯕꯅꯦꯕ ꯑꯩꯁꯦ ꯑꯗꯣ ꯑꯩꯁꯦ ꯁꯨꯇꯤꯗꯣ ꯍꯞꯇꯥ ꯑꯅꯤꯒꯨꯝꯕ ꯐꯪꯉꯦꯕ ꯑꯗꯣ ꯁꯤꯟꯗꯥꯔꯣꯝꯁꯤꯕꯨ ꯏꯌꯥꯔꯄꯣꯔꯠꯇꯒꯤ ꯀꯤꯂꯣꯃꯤꯇꯔ ꯀꯌꯥ ꯆꯠꯄ ꯑꯣꯏꯒꯗꯒꯦ ꯇꯨꯋꯦꯟꯇꯤ ꯀꯤꯂꯣꯃꯤꯇꯔ ꯑꯗꯣ ꯃꯥꯏꯁꯦ ꯋꯦꯗꯔ ꯀꯟꯗꯤꯁꯟꯗꯤ ꯑꯗꯨꯝ ꯍꯧꯖꯤꯛ ꯋꯤꯟꯇꯔꯗꯁꯨ ꯆꯠꯄ ꯑꯗꯨꯝ ꯑꯦꯅꯤꯇꯥꯏꯝꯗ ꯆꯠꯄ ꯌꯥꯕꯤꯒꯗ꯭ꯔꯥ ꯑꯣ ꯑꯗꯣ ꯑꯩꯈꯣꯏꯅ ꯀꯩꯅꯣꯝ ꯒꯥꯔꯤꯒꯨꯝꯕ ꯍꯥꯌꯔ ꯇꯧꯕꯗꯤ ꯀꯔꯤ ꯒꯥꯔꯤꯅ ꯈꯔ ꯍꯦꯟꯅ ꯈꯨꯗꯣꯡꯆꯥꯒꯅꯤ ꯂꯝꯖꯤꯡꯕꯗ ꯑꯗꯨꯗꯤ ꯏꯆꯦꯁꯨ ꯍꯌꯦꯡ ꯏꯌꯥꯔꯄꯣꯔꯠꯇ ꯍꯥꯏꯐꯦꯠ ꯅꯥꯏꯟ ꯑꯦ ꯑꯦꯝꯒꯤ ꯁ꯭ꯋꯥꯏꯗ ꯊꯦꯡꯅꯃꯤꯟꯅꯔꯒ ꯑꯗꯨꯃꯥꯏꯅ ꯀꯩꯅꯣꯝꯈꯛ ꯏꯆꯦꯅ ꯁꯤꯟꯕꯤꯔꯣꯅꯦ